ꯑꯩꯅ ꯂꯝꯖꯦꯟ ꯆꯦꯟꯕ ꯃꯇꯝꯗ ꯁꯤꯖꯤꯟꯅꯔꯤꯕ ꯈꯣꯡꯎꯞ ꯑꯁꯤ ꯑꯦꯗꯤꯗꯥꯁ ꯑꯃꯁꯨꯡ ꯄꯨꯃꯥ ꯑꯅꯤ ꯑꯁꯤ ꯑꯩꯅ ꯄꯥꯝꯅ ꯁꯤꯖꯤꯟꯅꯩ ꯃꯔꯝꯗꯤ ꯈꯣꯡꯒꯨꯞ ꯑꯅꯤ ꯑꯁꯤ ꯇꯣꯡꯕꯗ ꯑꯗꯨꯛꯀꯤ ꯃꯇꯤꯛ ꯅꯨꯡꯉꯥꯏꯕ ꯌꯥꯡꯕ ꯑꯃꯗꯤ ꯃꯔꯤꯁꯤꯡ ꯑꯗꯨ ꯌꯥꯝꯅ ꯀꯤꯕꯗ ꯅꯨꯡꯉꯥꯏꯕ ꯑꯣꯏꯕ ꯑꯗꯨꯒ ꯑꯩꯒꯤ ꯈꯣꯡꯗꯁꯨ ꯁꯣꯛꯇꯕ ꯍꯥꯏꯕ ꯇꯣꯡꯕ ꯃꯇꯝꯗ ꯁꯣꯛꯇꯕ ꯍꯥꯏꯕꯗꯨ ꯑꯣꯏ ꯌꯥꯝꯅ ꯀꯝꯐꯣꯔꯇꯦꯕꯜ ꯑꯣꯏꯕ ꯈꯣꯡꯎꯞ ꯑꯣꯏ ꯑꯗꯨꯅ ꯕ꯭ꯔꯥꯟ ꯑꯁꯦ ꯑꯩꯅ ꯁꯤꯖꯤꯟꯅꯕꯅꯤ ꯑꯗꯨꯒ ꯐꯤꯗꯅ ꯑꯦꯗꯤꯗꯥꯁ ꯕ꯭ꯔꯥꯟꯒꯤ ꯏꯁꯄꯣꯠ ꯐꯤꯁꯤꯡ ꯁꯤꯖꯤꯟꯅꯩ ꯃꯁꯤꯅ ꯑꯩꯉꯣꯟꯗ ꯍꯦꯟꯅ ꯅꯨꯡꯉꯥꯏꯍꯟꯕ ꯍꯥꯏꯕꯗꯨ ꯑꯣꯏꯍꯜꯂꯤ ꯃꯔꯝ ꯑꯁꯤꯅ ꯑꯩꯅ ꯁꯤꯖꯤꯟꯅꯩ